ꯉꯥ ꯐꯥꯕ ꯃꯇꯝꯗꯀꯣ ꯑꯩꯈꯣꯏꯅ ꯉꯥ ꯐꯥꯕ ꯃꯇꯝꯗ ꯑꯩꯈꯣꯏꯒꯤ ꯐꯥꯒꯗꯧꯔꯤꯕ ꯉꯥꯗꯣ ꯑꯩꯈꯣꯏꯒꯤ ꯀꯔꯤ ꯍꯥꯏꯅꯤ ꯐꯖꯅ ꯑꯩꯈꯣꯏꯅ ꯐꯥꯅꯕ ꯍꯣꯠꯅꯕꯤꯕ ꯑꯃꯗꯤ ꯑꯩꯈꯣꯏꯒꯤ ꯑꯦꯂꯦꯛꯇ꯭ꯔꯤꯛ ꯁꯤꯖꯤꯟꯅꯔꯒ ꯉꯥ ꯐꯥꯕꯤꯗꯅꯕ ꯉꯥ ꯐꯥꯕꯤꯗꯕ ꯄꯥꯝꯖꯩ ꯀꯣ ꯑꯦꯂꯦꯛꯇ꯭ꯔꯤꯛ ꯁꯤꯖꯤꯟꯅꯔꯒ ꯑꯩꯈꯣꯏ ꯉꯥ ꯐꯥꯅꯕ ꯑꯗꯨꯝ ꯑꯩꯈꯣꯏ ꯊꯦꯡꯅꯖꯩꯀꯣ ꯑꯗꯣ ꯑꯩꯈꯣꯏ ꯄꯥꯝꯖꯗꯦ ꯇꯁꯦꯡꯅ ꯃꯗꯨ ꯌꯥꯝ ꯐꯠꯇꯦ ꯑꯗꯨ ꯇꯧꯍꯟꯅꯤꯡꯗꯦ ꯑꯗꯨꯒ ꯑꯩꯈꯣꯏꯒꯤ ꯑꯩꯈꯣꯏꯒꯤ ꯀꯩ ꯍꯥꯏꯅꯤ ꯉꯥ ꯐꯥꯕ ꯑꯩꯈꯣꯏꯒꯤ ꯃꯇꯝꯗꯀꯣ ꯉꯥ ꯐꯥꯕ ꯃꯇꯝꯗ ꯑꯩꯈꯣꯏꯒꯤ ꯉꯥ ꯐꯥꯕꯒ ꯑꯩꯈꯣꯏꯒꯤ ꯀꯔꯤ ꯍꯥꯏꯅꯤ ꯃꯇꯝꯁꯤꯗ ꯑꯩꯈꯣꯏꯅ ꯐꯥꯒꯗꯧꯔꯤꯕ ꯉꯥꯁꯦꯀꯣ ꯑꯩꯈꯣꯏꯅ ꯄꯨꯂꯞ ꯐꯥꯗꯣꯛꯑꯒ ꯊꯝꯕꯁꯨ ꯑꯗꯨꯝ ꯊꯦꯡꯅꯩꯑꯕꯀꯣ ꯊꯦꯡꯅꯕꯁꯤꯗ ꯑꯩꯅ ꯍꯥꯏꯅꯤꯡꯕꯗꯤ ꯑꯩꯈꯣꯏꯒꯤ ꯆꯥꯔ ꯂꯧꯅꯤꯡꯕꯁꯨ ꯑꯗꯨꯝ ꯂꯩ ꯑꯗꯨ ꯄꯨꯂꯞ ꯐꯥꯗꯣꯛꯑꯒ ꯑꯈꯣꯏꯅ ꯑꯗꯨꯝ ꯇꯨꯡꯒꯣꯟꯗꯒ ꯑꯗꯨꯗꯒꯤꯗꯤ ꯄꯥꯇ꯭ꯔꯥ ꯑꯃꯗ ꯍꯥꯞꯆꯤꯟꯕꯒꯤ ꯃꯍꯨꯠꯇꯀꯣ ꯑꯩꯈꯣꯏꯅ ꯉꯥꯁꯤ ꯐꯥꯔꯕ ꯃꯇꯨꯡꯗ ꯑꯔꯨꯕ ꯏꯁꯤꯡꯒꯨꯝꯕ ꯑꯃꯗꯅꯦ ꯑꯈꯣꯏꯒꯤ ꯍꯥꯄꯥꯒꯨꯝꯕ ꯑꯃꯅ ꯀꯣꯏꯁꯜꯂꯒ ꯊꯝꯕꯤꯔꯒ ꯑꯩꯈꯣꯏꯒꯤ ꯐꯥꯔꯛꯄ ꯉꯥꯒꯩꯗꯣ ꯍꯥꯏꯔꯤꯕ ꯍꯥꯄꯥ ꯏꯟꯗꯨꯒꯤ ꯃꯊꯛꯇꯨꯗ ꯑꯗꯨꯝ ꯍꯥꯞꯄꯒ ꯊꯝꯕꯤꯕ ꯉꯥꯗꯣ ꯍꯥꯏꯗꯤ ꯑꯩꯈꯣꯏꯅ ꯄꯥꯇ꯭ꯔ ꯑꯃꯒꯤ ꯃꯊꯛꯇ ꯉꯥ ꯐꯥꯔꯒ ꯍꯥꯞꯆꯤꯟꯕꯤꯗꯕ ꯑꯩꯈꯣꯏꯅ ꯄꯥꯝꯖꯕꯁꯦ ꯀꯩꯒꯤꯅꯣ ꯍꯥꯏ ꯀꯥꯟꯗꯨꯗ ꯉꯥꯗꯨ ꯑꯩꯈꯣꯏꯒꯤ ꯑꯄꯤꯛꯄ ꯌꯥꯎꯔꯝꯃꯣ ꯅꯠꯇ꯭ꯔꯒ ꯃꯔꯨꯝ ꯍꯥꯏꯕ ꯌꯥꯎꯔꯝꯃꯣ ꯑꯗꯨ ꯑꯣꯏꯔꯒꯗꯤ ꯍꯥꯄꯥꯗꯨꯗ ꯂꯩꯔꯒꯗꯤ ꯃꯥꯗꯣ ꯃꯥꯁꯥꯗꯣ ꯇꯦꯛꯈꯠꯂꯒ ꯂꯩꯖꯩꯗꯅ ꯑꯗꯨꯅ ꯑꯩꯈꯣꯏꯅ ꯑꯗꯨꯗꯒꯤ ꯑꯃꯨꯛ ꯂꯧꯈꯠꯂꯒ ꯑꯇꯣꯞꯄ ꯃꯐꯝ ꯑꯃꯗ ꯆꯥꯔꯒꯤ ꯑꯣꯏꯔꯣ ꯑꯩꯈꯣꯏꯅ ꯑꯇꯣꯞꯄ ꯃꯐꯝ ꯑꯃꯗ ꯊꯥꯗꯅꯤꯡꯉꯁꯨ ꯐꯖꯅ ꯀꯤꯌꯥꯔ ꯂꯧꯕꯤꯔꯒ ꯉꯥꯗꯣ ꯑꯩꯈꯣꯏꯅ ꯐꯥꯔꯒꯁꯨ ꯀꯤꯌꯥꯔ ꯂꯧꯕꯤꯔꯒ ꯃꯐꯝ ꯑꯃꯗ ꯐꯖꯅ ꯊꯝꯕꯤꯔꯒ ꯑꯇꯣꯞꯄꯗ ꯁꯤꯞ ꯇꯧꯕ ꯌꯥꯅꯅꯕ ꯐꯖꯅ ꯊꯝꯕꯤꯕ ꯌꯥꯏꯗꯅꯀꯣ ꯇꯨꯡꯒꯣꯟꯒꯨꯝꯕ ꯑꯗꯨꯗꯒꯤ ꯄꯥꯇ꯭ꯔ ꯑꯃꯗ ꯍꯥꯞꯆꯤꯟꯕꯗꯨꯗꯤ ꯉꯥꯗꯣ ꯑꯄꯤꯛꯄ ꯄꯥꯇ꯭ꯔꯗ ꯍꯥꯞꯄꯁꯨ ꯆꯣꯡ ꯐꯟꯗꯅ ꯂꯩꯈꯣꯝ ꯂꯩꯅꯥꯡ ꯃꯔꯛꯇꯨꯗ ꯑꯗꯨꯃ ꯉꯥꯗꯨ ꯑꯗꯨꯝ ꯁꯤꯕꯁꯨ ꯑꯗꯨꯝ ꯑꯩꯈꯣꯏꯅ ꯑꯗꯨꯝ ꯊꯦꯡꯅꯩꯑꯕꯀꯣ ꯑꯗꯨꯒ ꯑꯃꯨꯛ ꯑꯩꯅ ꯃꯈꯥ ꯇꯥꯅ ꯍꯥꯏꯖꯅꯤꯡꯕꯗꯤ ꯑꯩꯈꯣꯏꯒꯤ ꯍꯧꯈꯤꯕ ꯆꯍꯤ ꯈꯔꯁꯤꯗꯅꯦ ꯑꯩꯈꯣꯏꯒꯤ ꯏꯁꯤꯡ ꯃꯣꯠꯁꯟꯕꯅ ꯃꯔꯃ ꯑꯣꯏꯗꯨꯅ ꯑꯩꯈꯣꯏꯒꯤ ꯑꯍꯣꯡꯕ ꯀꯌꯥ ꯑꯃꯁꯨ ꯑꯩꯈꯣꯏꯅ ꯎꯕ ꯐꯪꯉꯦꯕ ꯑꯍꯣꯡꯕ ꯀꯌꯥꯃꯨꯛ ꯎꯕ ꯐꯪꯉꯦ ꯍꯥꯏꯕ ꯃꯇꯝꯗ ꯑꯩꯈꯣꯏꯒꯤ ꯇꯨꯔꯦꯟꯗ ꯑꯩꯈꯣꯏꯒꯤ ꯑꯩꯈꯣꯏꯅ ꯁꯤꯖꯤꯟꯅꯔꯤꯕ ꯄꯣꯠ ꯄ꯭ꯂꯥꯁꯇꯤꯛꯀꯤ ꯑꯣꯏꯕ ꯄꯣꯠ ꯃꯌꯥꯝ ꯑꯃ ꯊꯥꯗꯔꯦ ꯊꯥꯗꯔꯝꯀꯗꯨꯅ ꯀꯩꯅꯣꯁꯤꯗ ꯑꯩꯈꯣꯏꯒꯤ ꯄꯥꯠꯁꯤꯗ ꯇꯥꯁꯤꯜꯂꯦ ꯁꯦꯡꯅ ꯍꯥꯏꯔꯕꯗ ꯑꯩꯈꯣꯏꯅ ꯂꯩꯔꯤꯕ ꯄꯥꯠꯁꯦ ꯀꯅꯥ ꯍꯥꯏꯗꯤ ꯏꯃꯨꯡ ꯈꯔꯒꯤꯗꯤ ꯑꯩꯈꯣꯏꯒꯤ ꯍꯤꯡꯕꯒꯤ ꯂꯝꯕꯤ ꯑꯣꯏꯔꯤꯅꯦꯕ ꯄꯥꯠꯁꯦ ꯄꯥꯠꯁꯤꯗ ꯉꯥ ꯈꯛꯇ ꯅꯠꯇꯅ ꯄꯥꯠꯁꯤꯗ ꯃꯈꯜ ꯃꯈꯥ ꯀꯌꯥ ꯑꯃꯁꯨ ꯂꯩꯔꯤꯅꯦ ꯍꯥꯏꯕ ꯑꯩꯈꯣꯏꯒꯤ ꯁꯦꯟ ꯇꯥꯅꯕ ꯌꯥꯕ ꯄꯣꯠ ꯁꯦꯟ ꯊꯣꯛꯄ ꯌꯥꯕ ꯄꯣꯠ ꯃꯌꯥꯝ ꯑꯃ ꯂꯩꯔꯤꯅꯦꯕ ꯑꯗꯨꯗ ꯑꯩꯈꯣꯏꯒꯤ ꯉꯥꯁꯤꯡꯁꯦ ꯏꯁꯤꯡꯗꯨꯅ ꯐꯠꯇꯕ ꯇꯥꯔꯒꯗꯤ ꯉꯥꯗꯣ ꯀꯩ ꯍꯥꯏꯅꯤ ꯁꯤꯕꯒꯤ ꯆꯥꯡꯁꯨ ꯍꯦꯟꯒꯠꯂꯦꯕ ꯏꯁꯤꯡꯁꯤꯅ ꯐꯠꯇꯕ ꯏꯁꯤꯡ ꯑꯣꯏꯔꯛꯑꯒꯗꯤ ꯏꯁꯤꯡ ꯃꯣꯠꯁꯜꯂꯛꯑꯒꯗꯤ ꯉꯥ ꯁꯤꯔꯛꯑꯦ ꯀꯃꯥꯏꯅ ꯁꯤꯔꯤꯅꯣ ꯌꯦꯡꯉꯣ ꯑꯩꯈꯣꯏꯒꯤ ꯑꯁꯪꯕ ꯃꯅꯥ ꯃꯁꯤꯡ ꯅꯥꯄꯤ ꯆꯥꯗꯅ ꯂꯩꯒꯗꯕ ꯉꯥꯗꯣ ꯅꯥꯄꯤꯁꯤꯡꯗꯣ ꯄꯨꯝꯊꯔꯛꯑꯅꯤ ꯄꯨꯝꯊꯔꯛꯑꯕꯅꯤꯅ ꯃꯣꯏ ꯀꯗꯥꯏ ꯄꯠꯂꯅꯤ ꯄꯠꯂꯕꯅꯤꯅ ꯀꯗꯥꯏꯗꯒꯤꯅꯣꯕ ꯃꯣꯏꯅ ꯆꯥꯗꯣꯏꯕ ꯃꯆꯤꯟꯖꯥꯛꯁꯦ ꯉꯥꯁꯤꯡꯁꯤꯅ ꯑꯗꯨꯒꯤꯗꯤ ꯃꯔꯨꯝ ꯀꯣꯛꯄꯒꯤ ꯆꯥꯡꯁꯨ ꯍꯟꯊꯔꯛꯑꯅꯤꯕ ꯏꯁꯤꯡꯗꯨ ꯐ꯭ꯔꯇ꯭ꯔꯦ ꯃꯆꯤꯟꯖꯥꯛ ꯆꯥꯗ꯭ꯔꯦ ꯉꯥꯗꯣ ꯆꯥꯎꯗꯅ ꯍꯝ ꯍꯝ ꯆꯥꯎꯒꯗꯕꯗꯨꯅ ꯆꯥꯎꯕ ꯀꯔꯤ ꯍꯥꯏꯅꯤ ꯆꯥꯎꯕ ꯊꯤꯟꯗꯅ ꯃꯀꯣꯛꯀ ꯈꯔ ꯆꯥꯎꯕ ꯉꯥ ꯃꯀꯣꯛ ꯂꯣꯝꯗ ꯏꯟꯕ ꯑꯗꯨꯒꯨꯝꯕꯁꯨ ꯑꯗꯨꯃ ꯎꯕ ꯐꯪꯏꯗꯅꯀꯣ ꯑꯩꯈꯣꯏꯅ ꯑꯗꯨꯅ ꯑꯩꯒꯤ ꯃꯣꯠꯇꯗꯤ ꯏꯁꯤꯡ ꯃꯣꯠꯁꯤꯜꯂꯛꯄ ꯁꯤꯒꯨꯝꯕꯁꯤꯅ ꯃꯔꯃ ꯑꯣꯏꯔꯒ ꯏꯁꯤꯡ ꯄꯨꯝꯊꯔꯛꯑꯦ ꯄꯨꯝꯊꯔꯛꯑꯕꯅꯤꯅ ꯑꯄꯨꯝꯕ ꯏꯁꯤꯡꯗꯨꯗ ꯃꯅꯥ ꯃꯁꯤꯡ ꯅꯥꯄꯤꯒꯨꯝꯕ ꯍꯧꯕ ꯉꯝꯗ꯭ꯔꯦ ꯑꯗꯨꯒ ꯑꯩꯈꯣꯏꯒꯤ ꯉꯥꯗꯨꯅꯁꯨ ꯃꯆꯤꯟꯖꯥꯛ ꯅꯥꯄꯤꯒꯨꯝꯕ ꯆꯥꯖꯒꯗꯕꯗꯣ ꯆꯥꯕ ꯐꯪꯗ꯭ꯔꯕꯅꯤꯅ ꯉꯥꯗꯣ ꯃꯌꯥꯡ ꯀꯪꯉꯦ ꯑꯗꯨꯗꯨꯅ ꯃꯔꯨꯝ ꯊꯨꯕ ꯉꯝꯃꯛꯇꯕ ꯁꯤꯒꯨꯝꯕ ꯃꯌꯥꯝꯁꯤꯅ ꯃꯔꯝ ꯑꯣꯏꯔꯒ ꯑꯩꯈꯣꯏꯒꯤ ꯉꯥꯁꯦ ꯃꯨꯠꯈꯤꯕ ꯁꯤꯈꯤꯕꯁꯦ ꯑꯗꯨꯝ ꯑꯣꯏꯍꯜꯂꯦꯕ